ꯏꯔꯣꯏꯕꯅ ꯄꯤꯕ ꯀꯥꯅꯕꯁꯤꯡ ꯍꯥꯏꯌꯣ ꯍꯥꯏꯔꯒꯗꯤ ꯑꯩ ꯑꯩꯒꯤ ꯑꯣꯏꯕ ꯃꯣꯠꯇꯗꯤ ꯍꯛꯆꯥꯡꯒꯤ ꯃꯁꯁꯜ ꯀꯌꯥ ꯑꯃ ꯀꯜꯍꯜꯂꯤ ꯁꯣꯔ ꯍꯣꯟꯕ ꯅꯨꯉꯥꯏꯇꯕꯁꯤꯡꯁꯨ ꯁꯣꯔ ꯍꯣꯟꯕ ꯅꯨꯡꯉꯥꯏꯍꯜꯂꯤ ꯏꯁꯥꯒꯤ ꯃꯊꯥ ꯁꯥꯕ ꯁ꯭ꯇ꯭ꯔꯦꯁ ꯂꯩꯕꯕꯨ ꯑꯣꯏꯔꯁꯨ ꯏꯔꯣꯏꯕꯅ ꯐꯍꯟꯕ ꯉꯝꯃꯤ ꯍꯥꯏꯅ ꯈꯜꯂꯤ ꯀꯥꯂꯦꯟꯒꯤ ꯃꯇꯝꯗ ꯏꯔꯣꯏꯕ ꯌꯥꯝꯅ ꯆꯠꯅꯩ ꯆꯠꯅꯔꯤꯕꯗꯨꯒꯤ ꯃꯔꯝꯗꯤ ꯅꯨꯡꯗꯥꯡ ꯋꯥꯏꯔꯝꯒꯤ ꯃꯇꯝꯗ ꯆꯠꯂꯤ ꯆꯠꯅꯩ ꯍꯥꯏꯔꯛꯄꯁꯨ ꯌꯥꯏ ꯅꯨꯡꯊꯥꯡ ꯋꯥꯏꯔꯝ ꯆꯠꯂꯤꯕꯗꯨꯒꯤ ꯃꯔꯝꯗꯤ ꯉꯁꯥꯏꯈꯩ ꯅꯨꯡꯊꯤꯟꯒꯤ ꯃꯇꯝꯗ ꯁꯥꯕꯗꯨ ꯏꯪꯍꯜꯂꯦꯕ ꯅꯨꯡꯊꯥꯡ ꯋꯥꯏꯔꯝ ꯆꯠꯄꯅ ꯑꯗꯨꯕꯨ ꯏꯪꯊꯝꯊꯥꯒꯤ ꯃꯇꯝꯗꯗꯤ ꯁ꯭ꯋꯤꯃꯤꯡ ꯇꯩꯕ ꯆꯠꯅꯗꯦ ꯃꯔꯝꯗꯤ ꯑꯗꯨꯝ ꯅꯤꯡꯊꯝꯊꯥ ꯍꯥꯏꯕꯁꯦ ꯏꯪꯉꯦꯕ ꯏꯪꯕꯗꯨꯅ ꯑꯩꯈꯣꯏ ꯆꯠꯄꯗ ꯂꯣꯛ ꯊꯨꯡꯕꯕꯨ ꯑꯣꯏꯔꯣ ꯍꯛꯆꯥꯡ ꯐꯤꯕꯔ ꯂꯥꯛꯄꯒꯤ ꯆꯥꯟꯁ ꯌꯥꯝꯅ ꯋꯥꯡꯏ